ꯑꯥ ꯁꯤ ꯑꯩꯈꯣꯏ ꯂꯤꯒꯤ ꯃꯣꯔꯥ ꯑꯗꯒꯤ ꯇꯨꯜꯒꯨꯝꯕ ꯆꯧꯀ꯭ꯔꯤꯒꯨꯝꯕ ꯑꯗꯨꯒꯨꯝꯕ ꯌꯣꯟꯕꯒꯤ ꯗꯨꯀꯥꯟ ꯑꯣꯏꯔꯕ꯭ꯔꯥ ꯑꯣ ꯑꯗꯨ ꯈꯤꯇꯪ ꯄꯣꯠ ꯈꯤꯇꯪ ꯑꯣꯗꯔ ꯇꯧꯅꯤꯡꯕ ꯑꯗꯨ ꯑꯣꯗꯔꯗꯨ ꯎꯝ ꯗꯤꯂꯤꯕꯔꯤꯒꯤ ꯈꯨꯗꯣꯡ ꯆꯥꯕꯗꯤ ꯂꯩꯕ ꯅꯠꯇ꯭ꯔꯣ ꯂꯩꯇꯤꯌꯦ ꯑꯗꯨꯗꯤ ꯄꯣꯠ ꯑꯗꯣ ꯑꯩꯈꯣꯏ ꯀꯩꯅꯣ ꯇꯧꯕ ꯂꯨꯍꯣꯡꯕ ꯑꯃ ꯂꯩꯕ ꯑꯗꯨꯒꯤ ꯄꯣꯠ ꯈꯤꯇꯪ ꯂꯧꯅꯤꯡꯕ ꯃꯣꯔꯥꯒꯨꯝꯕ ꯑꯗꯒꯤ ꯑꯩꯈꯣꯏꯒꯤ ꯀꯧꯅꯥꯒꯤ ꯑꯥꯏꯇꯦꯝꯗꯤ ꯌꯥꯎꯗ꯭ꯔꯣ ꯑꯣ ꯂꯤꯒꯤ ꯑꯣ ꯑꯗꯨꯗꯤ ꯀꯩꯅꯣꯒꯨꯝꯕꯗꯤ ꯑꯩꯈꯣꯏꯒꯤ ꯄꯩꯌꯥꯅ ꯁꯥꯕ ꯌꯥꯡꯀꯣꯛ ꯀꯨꯝꯕꯀꯣ ꯑꯗꯨꯒꯨꯝꯕ ꯄꯣꯠꯁꯨ ꯑꯗꯨꯗꯤ ꯊꯝꯗ꯭ꯔꯣ ꯑꯗꯨ ꯑꯥ ꯑꯩꯁꯦ ꯀꯥꯡꯄꯣꯛꯄꯤꯗꯒꯤꯅꯦꯕ ꯑꯗꯨꯗꯤ ꯗꯨꯀꯥꯟꯁꯦ ꯄꯨꯡ ꯀꯌꯥ ꯑꯗꯥꯏꯗꯒꯗꯤ ꯍꯥꯡꯒꯦ ꯑꯗꯨꯗꯤ ꯉꯁꯤ ꯍꯞꯇꯥꯃꯨꯛ ꯂꯩꯔ ꯍꯞꯇꯥ ꯍꯧꯖꯤꯛꯀꯤ ꯃꯅꯨꯡꯗ ꯄꯨꯡ ꯇꯔꯥꯃꯨꯛ ꯑꯗꯥꯏꯗ ꯂꯥꯛ ꯌꯥꯔꯦꯀꯣ ꯍꯞꯇꯥꯁꯤ ꯃꯅꯨꯡꯁꯤꯗꯗꯤ ꯂꯥꯛꯀꯦꯅ ꯈꯜꯂꯤꯕ ꯑꯣ ꯑꯗꯨꯗꯤ ꯄꯨꯡ ꯇꯔꯥꯃꯨꯛꯀꯤ ꯑꯗꯥꯏꯗ ꯂꯥꯛꯆꯔꯒꯦ ꯑꯗꯨꯒ ꯑꯥ ꯑꯗ ꯂꯤꯒꯤ ꯑꯩꯈꯣꯏꯒꯤ ꯆꯧꯀ꯭ꯔꯤ ꯄꯥꯝꯕꯣꯝ ꯌꯥꯎꯕꯤ ꯑꯗꯒꯤ ꯇꯨꯡꯗ ꯉꯥꯊꯕꯝ ꯌꯥꯎꯕꯤ ꯁꯤꯒꯨꯝꯕꯁꯨ ꯂꯩꯀꯣ ꯑꯥ ꯑꯗꯒꯤ ꯁꯣꯐꯥꯒꯤ ꯁꯦꯠꯇꯣ ꯑꯁꯥꯡꯕꯤ ꯑꯗꯩꯗ ꯁꯣꯐꯥꯒꯤ ꯁꯦꯠꯇꯨꯗ ꯂꯤ ꯑꯣꯏꯕ ꯑꯗꯒꯤ ꯇꯦꯕꯜ ꯇꯦꯕꯜꯗꯁꯨ ꯑꯗꯨꯗꯁꯨ ꯁꯦꯠ ꯑꯣꯏꯅ

ꯑꯣ ꯑꯗꯨꯒꯨꯝꯕ ꯑꯥ ꯃꯃꯟꯗꯨꯁꯨ ꯈꯪꯅꯤꯡꯂꯤꯕ ꯑꯩ ꯑꯗꯨꯁꯨ ꯍꯪꯂꯛꯀꯦꯅ ꯈꯜꯂꯤꯅꯦꯕ ꯑꯗꯨ ꯁꯨꯝ ꯍꯧꯖꯤꯛ ꯀꯥꯟꯒꯤ ꯉꯁꯥꯏꯒꯤ ꯁꯣꯐꯥ ꯁꯦꯠꯇꯣ ꯑꯗꯨꯒꯤ ꯁꯦꯠꯇꯨꯗꯅ ꯀꯌꯥꯃꯨꯛ ꯂꯩꯒꯦꯕ ꯑꯣ ꯇꯤ ꯕꯤꯒꯤ ꯏꯁꯇꯦꯟꯗꯨꯗꯤ

ꯍꯣꯏ ꯏꯆꯥ ꯅꯨꯄꯤꯁꯤꯅꯅꯦ ꯂꯤꯒꯤ ꯄꯥꯝꯃꯦꯅ ꯑꯥ ꯁꯨꯝ ꯍꯥꯏ ꯂꯩꯕꯁꯤꯗ ꯑꯩꯁꯨ ꯍꯪꯖꯔꯛꯂꯤꯅꯤ

ꯑꯗꯨꯅꯤ ꯂꯤꯒꯤ ꯑꯥꯏꯇꯦꯝ ꯈꯔ ꯑꯌꯥꯎꯕ ꯗꯤꯖꯥꯏꯟ ꯑꯇꯩꯁꯤꯡꯗꯨꯁꯨ ꯑꯌꯥꯝꯕ ꯑꯩ ꯂꯥꯛꯂꯒ ꯌꯦꯡꯂꯒꯦ ꯏꯆꯥ ꯅꯨꯄꯤꯁꯨ ꯂꯥꯛꯃꯤꯟꯅꯔꯒꯦ ꯑꯗꯨꯒ ꯃꯥꯒꯤ ꯑꯄꯥꯝꯕꯗꯣ ꯑꯗꯨ ꯌꯦꯡꯂꯒ ꯑꯗꯨꯃꯥꯏꯅ ꯇꯧꯔꯁꯦ ꯑꯗꯨꯗꯤ ꯑꯗꯨ ꯂꯥꯛꯀꯗꯕ ꯃꯇꯝꯗꯣ ꯑꯩ ꯑꯃꯨꯛ ꯑꯥ ꯑꯥ ꯑꯣ

ꯑꯩ ꯑꯃꯨꯛ ꯐꯣꯟ ꯍꯣꯔꯦꯟ ꯇꯧꯖꯔꯛꯂꯒꯦ ꯑꯩ ꯁꯤ ꯅꯝꯕꯔꯁꯤꯗ ꯏꯆꯥ ꯅꯨꯄꯤ ꯆꯠꯊꯣꯛꯈꯤꯕ ꯍꯧꯖꯤꯛꯇꯤ ꯑꯗꯨꯒ ꯃꯥ ꯍꯜꯂꯛꯂꯒ ꯃꯥ ꯀꯔꯤ ꯅꯨꯃꯤꯠꯇ ꯆꯠꯁꯤꯒꯦ ꯍꯥꯏꯕꯗꯣ ꯑꯗꯨ ꯑꯃꯨꯛ ꯄꯥꯎ ꯑꯃꯨꯛ ꯐꯥꯎꯖꯔꯛꯂꯒꯦ